ꯍꯜꯂꯣ ꯑꯥ ꯁꯤꯕꯨ ꯄꯔꯄꯜ ꯏꯁꯀꯤꯟ ꯀꯤꯌꯥꯔꯒꯤ ꯑꯣꯏꯕꯤꯔꯕꯔꯣ ꯍꯜꯂꯣ ꯁꯤꯕꯨ ꯄꯔꯄꯜ ꯏꯁꯀꯤꯟ ꯀꯤꯌꯥꯔꯒꯤ ꯑꯣꯏꯕꯤꯔꯕꯔꯣ ꯑꯣ ꯑꯩꯒꯤ ꯑꯥ ꯏꯁꯀꯤꯟꯁꯦ ꯁꯤꯒꯤ ꯃꯔꯝꯗ ꯈꯔ ꯈꯪꯅꯤꯡꯕ ꯄ꯭ꯔꯗꯛꯀꯤ ꯃꯔꯝꯗ ꯑꯗꯨꯅꯅꯦ ꯐꯣꯟ ꯇꯧꯖꯔꯛꯏꯁꯦ

ꯑꯩꯒꯤ ꯏꯁꯀꯤꯟꯁꯦ ꯑꯣꯏꯂꯤ ꯌꯥꯝ ꯑꯣꯏꯕ ꯊꯥꯎꯔꯦꯛ ꯌꯥꯝꯅ ꯀꯥꯕ ꯑꯗꯨꯒ ꯃꯥꯏꯗ ꯎꯔꯤꯡ ꯄꯤꯝꯄꯜꯁ ꯌꯥꯝ ꯊꯣꯛꯄ ꯀꯔꯝꯕ ꯄ꯭ꯔꯗꯛ ꯁꯤꯖꯟꯅꯔꯒ ꯑꯩꯉꯣꯟꯗ ꯍꯦꯟꯅ ꯀꯥꯟꯅꯒꯅꯤ ꯑꯩ ꯃꯥꯏꯗ ꯑꯣꯏꯜꯂꯤ ꯑꯣꯏꯕꯁꯦ ꯈꯔ ꯐꯒꯅꯤ ꯍꯥꯏꯕꯗꯣ ꯈꯪꯅꯤꯡꯕ ꯁꯟ ꯏꯁꯀꯔꯤꯟ ꯑꯗꯨꯝ ꯁꯤꯖꯤꯟꯅꯩ ꯎꯝ

ꯑꯥ ꯍꯣꯏ ꯍꯣꯏ ꯌꯥꯏꯌꯦ ꯁꯤꯒꯨꯝꯕ ꯑꯗꯨ ꯁꯤꯔꯝꯒꯨꯝꯕ ꯁꯤꯖꯤꯟꯅꯕꯒꯤꯗꯤ

ꯑꯣ ꯍꯣꯏ ꯍꯣꯏ ꯑꯗꯨꯒ ꯀ꯭ꯂꯤꯟꯖꯔꯁꯦ ꯁꯤꯖꯤꯟꯅꯩ ꯑꯗꯨꯝ ꯅꯨꯃꯤꯠꯀꯤ ꯆꯥꯡ ꯅꯥꯏꯅ ꯗꯤ ꯁꯤꯖꯤꯟꯅꯩ ꯑꯗꯣ ꯇꯣꯅꯔꯁꯦ ꯀꯔꯝꯕ ꯇꯣꯅꯔꯁꯦ ꯁꯤꯖꯤꯟꯅꯕꯒꯤ ꯃꯑꯣꯡꯁꯦ ꯁꯤ ꯍꯥꯏꯐꯦꯠꯇ ꯑꯝꯇ ꯍꯥꯏꯕꯤꯎꯅꯦ ꯑꯥ

ꯍꯣꯏ

ꯑꯧ ꯄꯣꯔꯁ ꯌꯥꯝ ꯂꯩꯌꯦ

ꯍꯣꯏ ꯑꯥ

ꯑꯣ ꯍꯣꯏ ꯐꯔꯦ ꯐꯔꯦ ꯑꯗꯨꯗꯤ ꯑꯩ ꯐꯣꯇꯣ ꯊꯥꯖꯔꯛꯑꯒꯦ ꯑꯗꯨꯒ ꯃꯈꯥ ꯇꯥꯕ ꯋꯥꯔꯤꯗꯣ ꯄꯥꯎ ꯐꯥꯎꯅꯔꯁꯦ ꯊꯝꯖꯔꯒꯦ ꯑꯗꯨꯗꯤ